ꯍꯣꯏ ꯃꯅꯤꯄꯨꯔꯤ ꯂꯣꯟꯁꯦ ꯏꯟꯗꯤꯌꯥꯒꯤ ꯅꯦꯁ ꯀꯟꯁꯇꯤꯇ꯭ꯌꯨꯁꯟ ꯂꯦꯡꯒ꯭ꯋꯦꯁꯇꯁꯨ ꯔꯤꯀꯣꯛꯅꯥꯏꯖ ꯇꯧꯕ ꯂꯣꯟ ꯑꯃ ꯑꯣꯏꯔꯦ ꯑꯗꯨꯅ ꯑꯩꯅ ꯌꯥꯝ ꯄ꯭ꯔꯥꯎꯠ ꯑꯣꯏ ꯃꯅꯤꯄꯨꯔꯤ ꯃꯆꯥ ꯑꯃ ꯑꯣꯏꯅ ꯑꯗꯨꯒ ꯃꯅꯤꯄꯨꯔꯤ ꯀꯜꯆꯔꯁꯤꯁꯨ ꯌꯥꯝ ꯌꯥꯝ ꯔꯤꯁ ꯍꯦꯔꯤꯇꯦꯖ ꯑꯣꯏ ꯑꯗꯨꯅ ꯃꯁꯥꯒꯤ ꯅꯥꯠ ꯂꯩꯖꯕ ꯀꯜꯆꯔ ꯂꯩꯖꯕ ꯂꯣꯟ ꯂꯩꯖꯕ ꯐꯨꯔꯨꯞ ꯑꯃ ꯑꯗꯒꯤ ꯈꯨꯟꯅꯥꯏ ꯑꯃ ꯑꯗꯒꯤ ꯂꯝꯗꯝ ꯑꯃ ꯍꯥꯏꯔ ꯀꯥꯟꯗ ꯃꯅꯤꯄꯨꯔꯁꯤꯁꯨ ꯑꯃ ꯑꯣꯏ ꯑꯗꯨꯅ ꯃꯅꯤꯄꯨꯔꯤ ꯂꯣꯟꯁꯤ ꯑꯗꯨꯛꯀꯤ ꯃꯇꯤꯛ ꯆꯥꯎꯈꯠꯂꯦ ꯑꯗꯨ ꯃꯅꯤꯄꯨꯔꯤ ꯂꯣꯟꯁꯤ ꯌꯥꯝꯅ ꯀꯔꯤ ꯃꯌꯦꯛ ꯁꯦꯡꯕ ꯑꯗꯒꯤ ꯊꯧꯒꯂꯣꯟ ꯕꯦꯕꯥꯔ ꯌꯥꯎꯕ ꯑꯗꯒꯤ ꯊꯛ ꯍꯟꯕꯗ ꯉꯥꯡꯒꯗꯕ ꯋꯥꯉꯥꯡ ꯑꯗꯤ ꯃꯈꯥ ꯊꯥꯕꯗ ꯉꯥꯡꯒꯗꯕ ꯋꯥꯉꯥꯡ ꯇꯣꯉꯥꯟ ꯇꯣꯉꯥꯟ ꯃꯅꯤꯄꯨꯔꯤ ꯂꯣꯟꯗꯗꯤ ꯂꯩꯖꯩ ꯑꯗꯨꯅ ꯃꯅꯤꯄꯨꯔꯤ ꯃꯆꯥ ꯑꯃ ꯑꯣꯏꯅ ꯑꯩꯒꯤ ꯃꯅꯤꯄꯨꯔꯤ ꯏꯔꯣꯟꯁꯤꯒꯤꯗꯃꯛꯇ ꯆꯥꯎꯊꯣꯛꯆꯕ ꯐꯥꯎꯋꯤ